ꯑꯩꯅ ꯈꯣꯏꯗꯖꯕ ꯃꯅꯤꯄꯨꯔ ꯄꯥꯎꯔꯧ ꯅꯠꯇ꯭ꯔꯒ ꯂꯣꯟꯆꯠꯂꯣꯟꯁꯤꯡ ꯂꯩ ꯑꯩꯅ ꯈꯣꯏꯗꯖꯕ ꯄꯥꯎꯔꯧ ꯍꯥꯏꯔꯒꯗꯤ ꯊꯧꯕꯥꯟꯗꯣꯡ ꯆꯥꯐꯨꯕꯨ ꯀꯥꯏꯅꯕ ꯌꯩꯕ꯭ꯔꯥ ꯍꯥꯏꯗꯤ ꯃꯃꯥ ꯃꯄꯥꯅ ꯃꯆꯥꯁꯤꯡꯕꯨ ꯐꯨꯕ ꯆꯩꯕꯁꯦ ꯐꯍꯟꯅꯤꯡꯕꯒꯤꯅꯤ ꯁꯤꯅꯕ ꯐꯨꯕ ꯅꯠꯇꯦ ꯀꯥꯏꯅ ꯍꯥꯏꯕꯁꯦ ꯑꯁꯤ ꯑꯗꯨꯝ ꯄꯥꯝꯃꯦ ꯑꯗꯒꯤ ꯋꯥꯇꯣꯟꯅ ꯋꯥꯡꯉꯒ ꯀ꯭ꯋꯥꯛꯅ ꯐꯝꯗꯦꯛꯏꯁꯦ ꯁꯤꯁꯦ ꯑꯩꯅ ꯈ꯭ꯋꯥꯏ ꯄꯥꯝꯕ ꯍꯥꯏꯗꯤ ꯌꯥꯝꯅ ꯏꯒꯣ ꯋꯥꯡꯉꯗꯤ ꯑꯩꯕꯨ ꯃꯥꯅ ꯌꯥꯝꯅ ꯉꯝꯃꯦꯅ ꯆꯠꯂꯗꯤ ꯃꯥꯕꯨ ꯉꯝꯕ ꯑꯃ ꯂꯥꯛꯑꯦꯁꯤ ꯁꯤ ꯌꯥꯝ ꯄꯥꯝꯃꯦ ꯑꯗꯒꯤ ꯊꯟꯗꯕ ꯆꯥꯐꯨꯅ ꯃꯈꯣꯜ ꯊꯣꯛꯏꯀ ꯍꯥꯏꯕ ꯍꯧꯖꯤꯛꯀꯤ ꯈꯪꯕ ꯋꯥꯠꯄ ꯃꯤꯅ ꯌꯥꯝ ꯈꯪꯕ ꯁꯥꯏ ꯍꯥꯏꯅꯤꯡꯉꯤꯅꯦꯕ ꯁꯤꯒꯨꯝꯕ ꯁꯤꯁꯦ ꯌꯥꯝ ꯄꯥꯝꯃꯦ ꯍꯥꯏꯗꯤ ꯑꯩꯅ ꯊꯦꯡꯅꯕ ꯃꯤꯉꯩꯗ ꯌꯥꯝꯅ ꯆꯥꯟꯅꯕꯗꯣ ꯑꯣꯏꯌꯦꯕ ꯑꯗꯨꯒ ꯂꯣꯟꯆꯠꯂꯣꯟꯗ ꯍꯥꯏꯔꯒꯅ ꯃꯤꯡꯒꯧ ꯊꯥꯒꯧꯁꯤ ꯌꯥꯝ ꯄꯥꯝꯃꯤ